ꯍꯧꯖꯤꯛ ꯍꯧꯖꯤꯛ ꯊꯧꯕꯥꯜ ꯖꯤꯂꯥꯒꯤ ꯍꯛꯁꯦꯜꯒꯤ ꯐꯤꯕꯝꯁꯤ ꯑꯅꯥ ꯑꯌꯦꯛꯁꯤ ꯑꯇꯣꯞꯄ ꯂꯩꯔꯤꯕ ꯗꯤꯁꯇ꯭ꯔꯤꯛꯁꯤꯡꯒ ꯍꯦꯛ ꯌꯦꯡꯅꯔꯨꯕꯗꯗꯤ ꯆꯥꯡ ꯌꯥꯝꯅ ꯇꯥꯗ꯭ꯔꯦ ꯑꯗꯨꯝ ꯐꯒꯠꯂꯤ ꯑꯗꯨꯕꯨ ꯑꯩꯈꯣꯏꯅ ꯑꯣꯏꯍꯟꯅꯤꯡꯕ ꯍꯥꯏꯕ ꯇꯥꯔꯦ ꯃꯐꯝ ꯑꯁꯤꯗ ꯑꯩꯈꯣꯏꯒꯤ ꯃꯦꯗꯤꯀꯦꯜ ꯀꯣꯂꯦꯖ ꯇꯤ ꯂꯩꯇꯦ ꯑꯗꯨꯕꯨ ꯃꯦꯗꯤꯀꯦꯜ ꯀꯣꯂꯦꯖꯇꯨꯃ ꯂꯤꯡꯈꯠꯍꯟꯅꯤꯡꯉꯤ ꯑꯗꯨꯒ ꯂꯥꯏꯅꯥ ꯑꯆꯧꯕ ꯑꯔꯨꯕ ꯑꯩꯈꯣꯏꯒꯤ ꯑꯣꯏꯔꯤꯕ ꯑꯗꯨꯒꯨꯝꯕ ꯑꯩꯈꯣꯏꯒꯤ ꯀꯦꯟꯁꯔ ꯑꯩꯈꯣꯏꯒꯤ ꯒꯨꯝꯕꯒꯤ ꯍꯣꯁꯄꯤꯇꯥꯜꯅꯆꯤꯡꯕꯁꯤꯡꯁꯨ ꯑꯩꯈꯣꯏ ꯍꯥꯏꯔꯤꯕ ꯖꯤꯂꯥ ꯑꯁꯤꯗ ꯊꯝꯍꯟꯅꯤꯡꯉꯤ ꯂꯣꯏꯅꯅ ꯑꯗꯨꯒ ꯄ꯭ꯔꯥꯏꯃꯥꯔꯤ ꯍꯦꯜꯠ ꯁꯦꯟꯇꯔ ꯑꯩꯈꯣꯏꯒꯤ ꯈꯨꯡꯒꯪꯗ ꯂꯩꯔꯤꯕ ꯄ꯭ꯔꯥꯏꯃꯥꯔꯤ ꯍꯦꯜꯠ ꯁꯦꯟꯇꯔꯁꯤꯡꯁꯤ ꯑꯩꯈꯣꯏ ꯑꯗꯨꯝ ꯍꯥꯡꯉꯤ ꯍꯥꯡꯉꯤ ꯑꯗꯨꯕꯨ ꯇ꯭ꯋꯦꯟꯇꯤ ꯐꯣꯔ ꯑꯋꯥꯔ ꯑꯗꯨꯝ ꯁꯥꯔꯚꯤꯁ ꯇꯧꯍꯟꯅꯤꯡꯉꯤ ꯑꯗꯨꯒꯤ ꯑꯄꯥꯝꯕꯗꯨꯃꯗꯤ ꯑꯩꯈꯣꯏ ꯍꯥꯏꯔꯤꯕ ꯊꯧꯕꯥꯜ ꯖꯤꯂꯥꯥ ꯑꯁꯤꯗ ꯂꯩꯍꯟꯅꯤꯡꯉꯤ ꯑꯗꯨꯒ ꯍꯥꯏꯔꯤꯕ ꯃꯦꯗꯤꯀꯦꯜ ꯍꯦꯜꯠꯀꯤ ꯃꯇꯥꯡꯒꯤ ꯑꯣꯏꯕꯅꯤꯅ ꯂꯩꯔꯤꯕ ꯍꯣꯁꯄꯤꯇꯥꯜ ꯖꯤꯂꯥ ꯑꯁꯤꯗ ꯑꯩꯈꯣꯏꯒꯤ ꯏꯀ꯭ꯋꯤꯞꯃꯦꯟꯁꯤꯡ

ꯑꯗꯨꯃꯁꯨ ꯄꯥꯝꯃꯤ